ꯑꯩꯈꯣꯏꯒꯤ ꯀꯛꯆꯤꯡꯁꯤꯗ ꯌꯥꯝꯅ ꯄꯥꯛꯅ ꯍꯥꯏꯗꯤ ꯃꯥꯏ ꯄꯥꯛꯄ ꯀꯔꯕꯥꯔ ꯍꯥꯏꯔꯒꯗꯤ ꯑꯩꯈꯣꯏꯒꯤ ꯀꯛꯆꯤꯡꯗ ꯕꯣꯔꯥ ꯑꯗꯩꯗꯤ ꯕꯣꯔꯥꯒ ꯑꯗꯩꯗꯤ ꯁꯣꯏꯕꯨꯝꯒ ꯆꯥꯁꯨꯕꯤꯒꯁꯤ ꯃꯤꯅ ꯌꯥꯝ ꯄꯥꯝꯅꯩ ꯄꯥꯝꯅꯔꯤ ꯃꯔꯝꯁꯤ ꯀꯩꯒꯤꯅꯣ ꯍꯥꯏ ꯃꯇꯝꯗ ꯑꯍꯟ ꯃꯈꯩꯁꯤꯅ ꯐꯖꯅ ꯍꯥꯏꯗꯤ ꯁꯥꯔꯤꯕ ꯃꯈꯩꯁꯤꯅ ꯐꯖꯅ ꯇꯧꯕꯤꯕ ꯍꯥꯎꯅꯉꯥꯏꯁꯨ ꯁꯤꯟꯕꯤꯕ ꯑꯗꯨꯅ ꯂꯝ ꯈꯨꯗꯤꯡ ꯑꯗꯒꯤ ꯑꯇꯣꯞ ꯑꯇꯣꯞꯄ ꯃꯈꯩꯅ ꯑꯩꯈꯣꯏ ꯀꯛꯆꯤꯡꯒꯤ ꯁꯣꯏꯕꯨꯝ ꯕꯣꯔꯥ ꯑꯗꯩ ꯆꯥꯁꯨꯕꯤꯁꯤ ꯌꯥꯝꯅ ꯄꯥꯝꯅꯩ ꯑꯗꯨꯒ ꯁꯤꯒꯤ ꯄꯥꯝꯅꯕꯩ ꯆꯥꯡꯅ ꯑꯃꯨꯛ ꯍꯥꯏꯗꯤ ꯃꯄꯥꯟ ꯂꯝꯗ ꯂꯩꯕ ꯃꯤ ꯍꯥꯏꯗꯤ ꯃꯤꯗꯁꯨ ꯌꯥꯝꯅ ꯊꯥꯕ ꯈꯣꯠꯄ ꯃꯤ ꯑꯇꯣꯞꯄ ꯀꯌꯥ ꯑꯃꯅꯁꯨ ꯈꯪꯉꯝꯗꯕꯗꯨꯁꯨ ꯑꯩꯈꯣꯏꯒꯤ ꯀꯩꯅꯣ ꯁꯤꯗ ꯑꯗꯨꯝ ꯈꯔ ꯈꯔꯁꯨ ꯈꯪꯉꯛꯑꯕ ꯈꯣꯠꯂꯛꯑꯕ ꯃꯄꯥꯟ ꯂꯝꯗ ꯆꯠꯀꯥꯟꯗꯁꯨ ꯑꯗꯨꯝ ꯄꯨꯕ ꯈꯣꯠꯄ ꯑꯗꯩꯗꯤ ꯑꯩꯈꯣꯏꯅ ꯐꯖꯅ ꯍꯥꯏꯗꯤ ꯑꯍꯟ ꯃꯈꯩꯁꯤꯅ ꯐꯖꯅ ꯍꯣꯠꯅ ꯍꯣꯠꯅꯕꯁꯤꯗꯒꯤ ꯍꯦꯟꯅ ꯀꯔꯕꯥꯔꯁꯤ ꯃꯥꯏ ꯄꯥꯛꯇꯨꯅ ꯀꯛꯆꯤꯡꯒꯤ ꯕꯣꯔꯥ ꯑꯗꯩꯗꯤ ꯁꯣꯏꯕꯨꯝ ꯆꯥꯁꯨꯕꯤꯁꯤ ꯈꯪꯗꯕ ꯑꯝꯇ ꯂꯩꯇ꯭ꯔꯦ ꯑꯌꯥꯝꯕ ꯑꯗꯨꯝ ꯃꯤꯅ ꯑꯗꯨꯝ ꯄꯥꯝꯅ ꯑꯗꯨꯝ ꯆꯥꯟꯅꯩ ꯈꯣꯠꯅꯩ